ꯑꯩꯈꯣꯏꯒꯤ ꯈꯨꯡꯒꯪꯗ ꯒꯦꯝ ꯁꯥꯟꯅꯕꯗ ꯁꯥꯟꯅꯕꯅ ꯑꯗꯨꯛꯀꯤ ꯃꯇꯤꯛ ꯀꯥꯅꯕ ꯄꯤ ꯑꯩꯈꯣꯏꯅ ꯕꯣꯜ ꯐꯨꯠꯕꯣꯜ ꯁꯥꯟꯅꯕ ꯃꯇꯝꯗ ꯏꯃꯥꯟꯅꯕꯁꯤꯡ ꯑꯍꯜ ꯂꯃꯟꯁꯤꯡ ꯏꯅꯥꯎꯅꯨꯄꯥꯁꯤꯡ ꯗꯤꯁꯤꯄ꯭ꯂꯤꯟ ꯅꯥꯏꯅ ꯅꯤꯡꯊꯤꯅ ꯐꯖꯅ ꯁꯥꯟꯅꯩ ꯑꯗꯨꯒ ꯑꯩꯈꯣꯏꯒꯤ ꯃꯗꯨꯅ ꯅꯨꯡꯉꯥꯏꯁꯨ ꯅꯨꯡꯉꯥꯏ ꯑꯃꯗꯤ ꯍꯛꯆꯥꯡ ꯁꯥꯖꯦꯜ ꯑꯣꯏꯅ ꯁꯥꯟꯅꯕꯁꯨ ꯑꯍꯟꯒꯤ ꯑꯣꯏꯅꯁꯨ ꯁꯦꯅꯤꯌꯔꯒꯤ ꯑꯣꯏꯅꯁꯨ ꯐꯩ ꯑꯩꯈꯣꯏ ꯑꯉꯥꯡꯁꯤꯡꯒꯤ ꯑꯣꯏꯅꯁꯨ ꯍꯛꯆꯥꯡ ꯁꯥꯖꯦꯜꯒꯤ ꯑꯣꯏꯅ ꯁ꯭ꯀꯨꯜ ꯆꯠꯂꯨꯔꯕ ꯃꯇꯝ ꯍꯜꯂꯛꯄ ꯃꯇꯝꯗ ꯒꯦꯝ ꯁꯥꯟꯅꯕꯅ ꯑꯩꯈꯣꯏꯗ ꯋꯥꯈꯜ ꯈꯤꯇꯪ ꯅꯨꯡꯉꯥꯏ ꯊꯣꯛꯍꯜꯂꯤ ꯏꯁꯥ ꯅꯨꯡꯉꯥꯏꯍꯜꯂꯤ ꯑꯗꯨꯒ ꯃꯁꯤꯅ